ꯅꯨꯡꯇꯤꯒꯤ ꯑꯩꯈꯣꯏꯒꯤ ꯁꯨꯃꯥꯡꯗꯀꯣ ꯆꯦꯡꯒ ꯆꯥꯏꯔꯦ ꯑꯗꯨꯒ ꯙꯨꯛ ꯊꯥꯕꯒꯤ ꯏꯁꯤꯡꯗꯨꯁꯨ ꯑꯗꯨꯝ ꯎꯆꯦꯛ ꯂꯥꯛꯑꯒ ꯊꯛꯑꯦꯀꯣ ꯙꯨꯛ ꯊꯥꯕꯗ ꯀꯠꯄ ꯍꯩ ꯔꯥꯁꯨ ꯑꯗꯨꯝ ꯆꯥꯏ ꯑꯗꯨꯒ ꯑꯗꯨꯒꯤ ꯃꯊꯛꯇ ꯅꯨꯡꯇꯤꯒꯤ ꯎꯆꯦꯛꯀꯤꯗꯃꯛꯇ ꯑꯩꯈꯣꯏ ꯆꯦꯡ ꯆꯥꯏꯊꯣꯛꯑꯒ ꯂꯪ ꯈꯨꯅꯨ ꯂꯥꯛꯑꯒ ꯑꯗꯨꯝ ꯆꯥꯏꯀꯣ ꯁꯤꯅꯤ ꯑꯩꯈꯣꯏ ꯅꯨꯡꯇꯤꯒꯤ ꯇꯧꯕ ꯎꯆꯦꯛꯀꯤꯗꯃꯛꯇ ꯇꯧꯕꯤꯕ ꯍꯥꯏꯔꯒꯗꯤ